ꯃꯁꯤ ꯌꯥꯝꯕꯤꯂꯦꯟꯒꯤ ꯑꯣꯏꯕꯤꯔꯕ꯭ꯔꯥ ꯑꯩ ꯇꯧꯖꯔꯛꯏꯁꯦ ꯈꯦꯂꯦꯝꯕ ꯃꯨꯇꯨꯝꯅꯦ ꯁꯒꯣꯜꯕꯟ ꯋꯥꯍꯦꯡ ꯂꯩꯀꯥꯏꯗꯒꯤ ꯑꯩꯅ ꯉꯁꯥꯏ ꯀꯩꯅꯣ ꯇꯧꯖꯒꯤꯕꯅꯦ ꯄꯣꯠ ꯑꯍꯨꯝꯈꯛꯇꯪ ꯑꯣꯗꯔ ꯇꯧꯖꯒꯤꯕꯅꯤ ꯄꯤꯖꯥ ꯁꯣꯔꯤ ꯁꯣꯔꯤ ꯄꯤꯖꯥꯌꯦ ꯃꯣꯃꯣꯅꯦ ꯑꯗꯒꯤ ꯕꯔꯒꯔꯅꯦ ꯑꯗꯒꯤ ꯆꯧꯒ ꯑꯍꯨꯝꯗꯣ ꯇꯧꯖꯒꯤꯕꯅꯦ ꯑꯗꯣ ꯈꯤꯇꯪ ꯀꯨꯏꯔꯛꯄ ꯃꯥꯟꯕ ꯃꯇꯝꯖꯦ ꯑꯥ ꯑꯗꯨꯅ ꯈꯤꯇꯪ ꯊꯨꯖꯟꯕꯤꯕ ꯌꯥꯒꯗ꯭ꯔꯥ ꯁꯣꯝꯗ ꯊꯕꯛ ꯑꯃ ꯂꯩꯕꯒꯤ ꯑꯩꯁꯨ ꯑꯗꯨꯃꯥꯏꯅ ꯑꯣꯗꯔ ꯇꯧꯖꯕꯅꯦ

ꯍꯣ ꯈꯤꯇꯪ ꯊꯨꯅ ꯌꯧꯕꯤꯔꯛꯑꯣ ꯑꯗꯨꯝ ꯅꯛꯅꯔꯦ ꯀꯩꯅꯣꯗꯒꯤ ꯋꯥꯍꯦꯡ ꯂꯩꯀꯥꯏꯅꯤꯅ ꯑꯗꯨꯝ ꯅꯛꯅꯔꯦ ꯀꯩꯅꯣꯗꯨꯗꯒꯤ ꯀꯥꯉꯕꯝ ꯂꯩꯀꯥꯏꯗꯨꯗꯒꯤ ꯑꯗꯨꯝ ꯍꯥꯏꯖꯟꯕꯤꯔꯛꯑꯣ ꯑꯗꯣ ꯑꯗꯨꯗꯩ ꯈꯤꯇꯪ ꯀꯨꯝꯊꯔ ꯀꯥꯟꯗ ꯑꯃꯁꯨ ꯂꯩꯕꯅꯦ ꯍꯥꯏꯖꯟꯕꯝ ꯑꯗꯨꯗꯩ ꯖꯥꯏꯖꯟꯕꯤꯔꯛꯑꯁꯨ ꯌꯥꯅꯤ

ꯐꯔꯦ ꯐꯔꯦ ꯈꯤꯇꯪ ꯊꯨꯅ ꯌꯧꯕꯤꯔꯛꯑꯣ ꯊꯝꯖꯔꯒꯦ